ꯑꯥ ꯍꯜꯂꯣ ꯑ ꯍꯣꯏ ꯍꯣꯏ ꯑꯗꯨꯅꯤ ꯍꯣꯏ ꯃꯥꯅꯤ ꯑꯥ ꯑꯁ ꯍꯣꯏ ꯑꯁ ꯍꯟꯗꯛꯁꯦ ꯅꯣꯡ ꯍꯟꯗꯛꯁꯦ ꯅꯣꯡ ꯆꯨꯕꯁꯦ ꯈꯪꯗ꯭ꯔꯦ ꯅꯣꯡ ꯌꯥꯝ ꯆꯨꯏꯌꯦ ꯍꯣꯏ ꯁꯦ ꯑꯁ ꯂꯣꯏꯔꯦꯍꯦ ꯑꯩꯒꯤ ꯌꯨꯝꯗꯤ ꯏꯆꯦ ꯑꯩꯒꯤ ꯌꯨꯃꯗꯒꯤꯁꯤ ꯑꯌꯥ ꯂꯝꯕꯤ ꯊꯣꯛꯄ ꯗꯨꯗꯁꯨ ꯂꯦꯟꯏꯁꯂꯥꯏꯠ ꯑꯣꯏꯅ ꯂꯣꯏꯅꯃꯛ ꯆꯠꯈ꯭ꯔꯦ ꯂꯝꯕꯤꯁꯨ ꯆꯠꯄ ꯃꯐꯝꯁꯨ ꯂꯩꯇꯔꯦ ꯑꯗꯨ ꯍꯣꯏ ꯑꯗꯨ ꯗꯨ ꯑꯃ ꯇꯧꯕ ꯇꯥꯔꯦ ꯅꯠꯇ꯭ꯔꯗꯤ ꯁꯤꯗꯤ ꯑꯁ ꯂꯝꯕꯤꯁꯨ ꯌꯥꯗ꯭ꯔꯦ ꯅꯨꯡꯉꯥꯏꯇ꯭ꯔꯦ ꯑꯁ ꯍꯣꯏ ꯗꯨꯁꯨ ꯌꯥꯝ ꯐꯔꯛ ꯇꯥꯏ ꯑꯥ ꯍꯣꯏ ꯂꯝꯕꯤꯗꯨꯁꯤ ꯍꯧꯖꯤꯛꯇꯤ ꯍꯧꯖꯤꯛ ꯀꯥꯟꯗꯣ ꯑꯗꯣ ꯑꯃꯨꯛꯀ ꯅꯣꯡ ꯆꯨꯔꯗꯤ ꯂꯝꯕꯤꯗꯣ ꯅꯨꯡꯉꯥꯏꯔꯣꯏ ꯑꯗꯨꯒꯤ ꯍꯧꯖꯤꯛ ꯍꯌꯦꯡꯒꯨꯝꯕꯅ ꯑꯗꯨ ꯐꯖꯅ ꯁꯦꯝꯁꯤꯅꯦ ꯍꯣꯏꯅꯦ ꯍꯣꯏ ꯍꯣꯏ ꯑꯗꯨ ꯇꯧꯁꯦ ꯑꯗꯨ ꯅꯪꯒꯤ ꯌꯨꯝ ꯑꯣꯏꯒꯦꯔ ꯑꯩꯒꯤ ꯌꯨꯝ ꯑꯣꯏꯒꯦꯔ ꯌꯥꯏ ꯑꯗꯨ ꯑꯃꯗ ꯑꯗꯨꯝ ꯃꯤꯇꯤꯡ ꯑꯃ ꯇꯧꯁꯦ ꯑꯗꯨꯒ ꯁꯤ ꯑꯩꯈꯣꯏꯒꯤ ꯂꯩꯀꯥꯏꯒꯤꯁꯦ ꯂꯝꯕꯤ ꯌꯥꯗ꯭ꯔꯦ ꯑꯗꯨ ꯍꯣꯏ ꯑꯗꯨꯗ ꯃꯤꯇꯤꯡꯗꯨ ꯑꯃ ꯅꯪꯒꯤ ꯅꯪꯒꯤ ꯌꯨꯝꯁꯨ ꯌꯥꯏꯌꯦꯅ ꯑꯗꯨꯗ ꯇꯧꯁꯤꯅ ꯍꯣꯏ ꯅꯪꯒꯤ ꯌꯨꯝꯗ ꯍꯣꯏꯅꯦ ꯑꯗꯨꯅ ꯐꯩꯌꯦꯅꯦ ꯅꯪꯒꯤ ꯌꯨꯝꯗꯨ ꯑꯁ ꯅꯪꯒꯤ ꯌꯨꯝꯗ ꯇꯧꯔꯗꯤ ꯃꯤ ꯌꯥꯝ ꯂꯥꯛꯄ ꯉꯝꯃꯦ ꯑꯩꯒꯤ ꯌꯨꯝꯗꯤ ꯂꯝꯕꯤꯅ ꯌꯥꯗꯦ ꯃꯤ ꯂꯥꯛꯂꯣꯏ ꯑꯗꯨ ꯅꯪꯒꯤ ꯌꯨꯝꯗꯒꯤ ꯇꯧꯁꯦ ꯍꯣꯏ ꯍꯣꯏ ꯑꯗꯨꯅꯤ ꯍꯣꯏ ꯑꯦ ꯑꯥꯎ ꯍꯣꯏ ꯑꯗꯨ ꯇꯧꯁꯦ ꯑꯗꯨ ꯅꯪ ꯃꯤ ꯑꯇꯣꯞꯄꯁꯨ ꯍꯥꯏꯕꯤꯔꯣ ꯑꯥ ꯑꯥ ꯑꯩ ꯍꯥꯏꯕꯤꯒꯦ ꯑꯥ ꯑꯥ ꯑꯥ ꯑꯩ ꯑꯩ ꯃꯪ ꯐꯔꯁꯦ ꯍꯌꯦꯡ ꯎꯟꯅꯁꯦ ꯎꯝ ꯎꯝ